ꯍꯞꯇꯥꯃꯨꯛꯀꯤ ꯃꯃꯥꯡꯗ ꯑꯩ ꯐꯣꯟ ꯑꯃ ꯂꯩꯔꯨꯕꯅꯦ ꯋꯥꯟ ꯄ꯭ꯂꯁꯀꯤ ꯃꯁꯤ ꯁꯤꯖꯤꯟꯅ ꯌꯥꯝ ꯅꯨꯡꯉꯥꯏꯔꯝꯗ꯭ꯔꯦ ꯃꯃꯟꯅ ꯃꯃꯟ ꯇꯥꯡꯉꯤꯕ ꯗꯤꯁꯄ꯭ꯂꯦꯁꯤꯁꯨ ꯉꯥꯛꯇꯪ ꯂꯩꯔ ꯃꯨꯠ ꯉꯥꯛꯇꯪ ꯂꯩꯔ ꯃꯨꯠ ꯕꯦꯇ꯭ꯔꯤꯁꯤꯁꯨ ꯌꯥꯝ ꯆꯪꯉꯨ ꯌꯥꯗ꯭ꯔꯦ ꯆꯥꯔꯖ ꯇꯧꯕꯗ ꯃꯁꯤ ꯁꯤꯖꯤꯟꯅꯕꯗ ꯑꯩ ꯌꯥꯝ ꯅꯨꯡꯉꯥꯏꯇ꯭ꯔꯦ ꯃꯁꯤ ꯃꯁꯤ ꯀꯩꯗꯧꯅꯨꯡꯒꯤ ꯂꯩꯔꯨꯕꯅꯣ ꯈꯟꯖꯔꯦ